ꯎꯝ ꯍꯜꯂꯣ ꯎꯝ ꯀꯩꯅꯣ ꯅꯨꯡꯉꯥꯏꯔꯤꯌꯦ ꯀꯔꯤ ꯂꯩꯔꯒꯦ ꯎꯝ ꯎꯝ ꯑꯥ ꯈꯪꯉꯦꯅꯦ ꯍꯧꯖꯤꯛ ꯀꯥꯟꯗꯤ ꯌꯥꯝ ꯍꯥꯏꯅꯩꯅꯦ ꯍꯣꯏ ꯑꯩꯈꯣꯏ ꯀ꯭ꯂꯥꯁꯃꯦꯠꯁꯤꯡꯗꯣ ꯑꯩꯁꯨ ꯈꯜꯂꯝꯕꯅꯦ ꯑꯩꯈꯣꯏ ꯀ꯭ꯂꯥꯁꯃꯦꯠꯁꯤꯡꯗꯣ ꯈꯔ ꯈꯣꯝꯂꯒ ꯑꯩꯈꯣꯏ ꯈꯔ ꯉꯥꯡꯅꯔꯒ ꯆꯠꯁꯦ ꯑꯗꯣ ꯍꯧꯖꯤꯛꯃꯛꯇꯤ ꯋꯦꯗꯔꯁꯦ ꯁꯥꯃꯜꯂꯤꯕꯀꯣ ꯑꯗꯨꯅ ꯌꯥꯔꯒꯗꯤ ꯑꯩꯗꯤ ꯈꯔ ꯏꯪꯂꯛꯄ ꯃꯇꯝ ꯍꯥꯏꯕꯗꯤ ꯍꯥꯏꯛꯀꯤꯡ ꯍꯥꯏꯕꯁꯤ ꯈꯔ ꯏꯪꯂꯛꯄ ꯃꯇꯝꯗ ꯅꯨꯡꯉꯥꯏꯌꯦꯅ ꯑꯗꯨꯅ ꯑꯣꯛꯇꯣꯕꯔ ꯑꯣꯛꯇꯣꯕꯔ ꯑꯗꯨꯋꯥꯏꯗ ꯌꯥꯒꯦꯔꯥ ꯁꯨꯋꯥꯏꯗ ꯁꯤꯟꯁꯤꯔꯥ ꯃꯁꯤꯗ ꯍꯥꯏꯛꯀꯤꯡ ꯍꯥꯏꯕꯁꯤꯗꯤ ꯆꯤꯡꯅꯤꯅꯅꯦ ꯀꯥꯒꯗꯕꯁꯦ ꯑꯗꯨꯅ ꯍꯣꯔꯦꯟ ꯆꯤꯡ ꯑꯩꯈꯣꯏ ꯃꯌꯥꯝ ꯀꯥꯔꯦ ꯍꯥꯏꯔꯁꯦ ꯑꯗꯨ ꯅꯣꯡꯒꯨꯝꯕ ꯆꯨꯔꯛꯄ ꯈꯣꯠꯄ ꯂꯩꯔꯗꯤ ꯐꯔꯛ ꯌꯥꯝ ꯇꯥꯅꯤꯌꯦ ꯕꯥꯏ ꯍꯣꯏ ꯅꯨꯃꯤꯠ ꯀꯌꯥꯅꯤ ꯎꯝ ꯍꯣꯏ ꯑꯥ ꯍꯣꯔꯦꯟ ꯅꯨꯡꯗꯥꯡꯗꯣ ꯇꯥꯕ꯭ꯔꯥ ꯍꯣꯔꯦꯟ ꯅꯨꯡꯗꯥꯡꯗꯣ ꯑꯩꯈꯣꯏ ꯄꯨꯜꯂꯞ ꯑꯥ ꯕꯤꯗꯤꯑꯣ ꯀꯣꯜ ꯇꯧꯔꯒꯅꯦ ꯋꯥꯠꯆꯞꯇ ꯀꯟꯐ꯭ꯔꯦꯟꯁ ꯊꯝꯃꯦꯗꯅ ꯑꯗꯨꯒ ꯑꯩꯈꯣꯏ ꯃꯤ ꯑꯩꯈꯣꯏ ꯃꯤ ꯃꯉꯥ ꯇꯔꯨꯛꯇꯨ ꯁꯤꯟꯁꯤꯔꯥ ꯍꯣꯏ ꯑꯥ ꯇꯥꯏ ꯍꯣꯏ ꯑꯗꯨꯋꯥꯏꯗ ꯂꯩꯕ ꯅꯣꯏ ꯁꯤ ꯁꯦꯅꯥꯄꯇꯤ ꯗꯤꯁꯇ꯭ꯔꯤꯛ ꯑꯗꯨꯋꯥꯏꯗ ꯂꯩꯕꯁꯤꯡꯗꯣ ꯃꯣꯏꯅ ꯂꯝꯕꯤꯁꯨ ꯈꯔ ꯈꯪꯒꯅꯤꯕ ꯑꯗꯨꯒ ꯃꯣꯏ ꯈꯔ ꯈꯣꯝꯅꯔꯒ ꯆꯠꯁꯤꯔꯥ ꯃꯣꯏ ꯑꯗꯨꯋꯥꯏꯗꯁꯨ ꯈꯔ ꯈꯣꯝꯂꯅꯤ ꯑꯗꯨꯒ ꯑꯩꯈꯣꯏꯁꯤ ꯄꯨꯔꯅꯤꯃꯥ ꯀꯃꯥꯂꯥ ꯍꯣꯔꯦꯟꯗꯣ ꯑꯃꯨꯔꯛ ꯀꯣꯟꯐ꯭ꯔꯦꯟꯁ ꯑꯩꯈꯣꯏ ꯃꯈꯩꯗꯨ ꯒ꯭ꯔꯨꯞ ꯀꯣꯜ ꯇꯧꯔꯦ ꯅꯪ ꯑꯩꯈꯣꯏ ꯀ꯭ꯂꯥꯁꯃꯦꯠꯀꯤꯗꯨꯗ ꯇꯥꯕ꯭ꯔꯥ ꯎꯝ ꯑꯗꯨꯒ ꯀꯣꯟꯐ꯭ꯔꯦꯟꯁ ꯇꯧꯔꯒ ꯑꯗꯨꯒ ꯂꯥꯛꯅꯤꯡꯕ ꯃꯈꯩꯗꯨ ꯀꯧꯔꯁꯦꯕ ꯑꯗꯨꯗꯤꯀꯣ ꯍꯣꯔꯦꯟ ꯉꯥꯡꯅꯁꯔꯤ ꯑꯥ ꯑꯥ ꯌꯥꯏ ꯌꯥꯏ